ꯑꯩꯒꯤ ꯈ꯭ꯋꯥꯏꯗꯒꯤ ꯆꯥꯎꯕ ꯃꯥꯏꯄꯥꯛꯄ ꯈꯔꯗꯤ ꯑꯩꯍꯥꯛꯅ ꯇꯥꯛꯆꯕ ꯑꯉꯥꯡꯁꯤꯡ ꯃꯅꯤꯄꯨꯔꯤ ꯁꯕꯖꯦꯛꯇ ꯂꯦꯇꯔ ꯃꯥꯔꯛ ꯆꯠꯄ ꯃꯌꯥꯝ ꯑꯃ ꯌꯥꯎꯈ꯭ꯔꯦ ꯍꯥꯏꯔꯤꯕ ꯑꯁꯤ ꯑꯩꯍꯥꯛꯀꯤ ꯈ꯭ꯋꯥꯏꯗꯒꯤ ꯃꯥꯏꯄꯥꯛꯄꯅꯤ ꯈꯟꯖꯩ ꯃꯈꯣꯏꯅ ꯃꯅꯤꯄꯨꯔꯤ ꯁꯕꯖꯦꯛꯇ ꯃꯅꯤꯄꯨꯔꯤ ꯂꯣꯟꯕꯨ ꯈꯪꯗꯨꯅ ꯃꯅꯤꯄꯨꯔꯤ ꯁꯕꯖꯦꯛꯇ ꯂꯦꯇꯔ ꯃꯥꯔꯛ ꯆꯠꯇꯨꯅ ꯁ꯭ꯀꯨꯜ ꯑꯁꯤꯗꯒꯤ ꯃꯥꯏ ꯄꯥꯛꯅ ꯊꯣꯛꯈꯤꯕ ꯑꯁꯤ ꯑꯩꯉꯣꯟꯗ ꯌꯥꯝꯅ ꯆꯥꯎꯊꯣꯛꯆꯕ ꯐꯥꯎꯖꯩ